ꯍꯜꯂꯣ ꯇꯦꯁꯇꯤ ꯇꯦꯁꯀꯤ ꯀꯥꯎꯟꯇꯔ ꯅꯠꯇ꯭ꯔꯣ ꯑꯩꯅ ꯅꯈꯣꯏꯒꯤ ꯔꯦꯁꯇꯨꯔꯦꯟꯁꯤꯒꯤ ꯑꯆꯥ ꯑꯊꯛꯁꯤꯡꯗꯨ ꯌꯥꯝꯅ ꯄꯥꯝꯕꯅꯤ ꯑꯗꯨꯕꯨ ꯑꯩꯅ ꯑꯣꯗꯔ ꯇꯧꯕ ꯃꯇꯝꯗ ꯅꯈꯣꯏꯒꯤ ꯋꯦꯞꯁꯥꯏꯠꯇ ꯀꯦꯁ ꯑꯣꯟ ꯗꯦꯂꯤꯕꯔꯤꯒꯤ ꯑꯣꯞꯁꯟ ꯌꯥꯎꯔꯝꯗ꯭ꯔꯦ ꯑꯗꯨꯅ ꯑꯩꯅ ꯀꯦꯟꯁꯦꯜ ꯇꯧꯔꯦ ꯃꯔꯝ ꯑꯁꯤꯅ ꯅꯈꯣꯏꯒꯤ ꯋꯦꯞꯁꯥꯏꯠꯇ ꯀꯦꯁ ꯑꯣꯟ ꯗꯦꯂꯤꯕꯔꯤꯒꯤ ꯑꯣꯞꯁꯟ ꯍꯥꯞꯄ ꯌꯥꯔꯣꯏꯗ꯭ꯔꯣ ꯑꯩ ꯑꯣꯟꯂꯥꯏꯟ ꯄꯦꯃꯦꯟ ꯇꯧꯕꯒꯤ ꯈꯨꯗꯣꯡꯆꯥꯕ ꯂꯩꯇꯦ ꯑꯗꯨꯅ ꯀꯦꯁ ꯑꯣꯟ ꯗꯦꯂꯤꯕꯔꯤꯒꯤ ꯑꯣꯞꯁꯟ ꯍꯥꯞꯄꯤꯔꯛꯑꯗꯤ ꯌꯥꯝꯅ ꯅꯨꯡꯉꯥꯏꯖꯒꯅꯤ